ꯀꯃꯥꯏ ꯀꯃꯥꯏꯅ ꯇꯧꯔꯤꯒꯦ ꯅꯨꯡꯉꯥꯏꯔꯤꯕꯣ ꯑꯩꯁꯨ ꯁꯨꯝ ꯀꯔꯤꯕꯨ ꯇꯧꯅꯤ ꯑꯗꯨꯝ ꯃꯇꯝ ꯑꯗꯨꯝ ꯂꯩꯔꯤ

ꯎꯝ ꯀꯅꯥꯅ ꯊꯣꯡꯗꯣꯏꯅꯣ

ꯍꯣꯏ

ꯍꯣꯏ ꯌꯥꯏꯌꯦ ꯆꯠꯂꯨꯁꯦ ꯄꯨꯡ ꯀꯌꯥ ꯑꯗ꯭ꯋꯥꯏꯗꯩ ꯍꯧꯕ ꯖꯥꯠꯅꯣ ꯃꯣꯏꯗꯣ ꯎꯝ ꯌꯥꯏꯌꯦ ꯑꯗꯨꯝ ꯍꯥꯏꯗꯤ ꯑꯗꯨꯝ ꯑꯩ ꯑꯗꯨꯝ ꯄꯨꯡ ꯑꯃ ꯄꯨꯡ ꯑꯃꯃꯈꯥꯏ ꯑꯗ꯭ꯋꯥꯏꯗꯩ ꯑꯗꯨꯝ ꯊꯣꯛꯂꯛꯑꯒ ꯀꯩ ꯃꯊꯦꯜ ꯇꯧꯗꯣꯏꯅꯣ ꯍꯧꯖꯤꯛꯀꯤꯗꯤ ꯀꯩ ꯍꯥꯏꯕ ꯍꯧꯖꯤꯛꯀꯥꯟ ꯀꯌꯥ ꯍꯦꯟꯅ ꯑꯇꯣꯞꯄꯗꯤ ꯍꯧꯖꯤꯛ ꯃꯇꯝꯗ ꯑꯣꯏꯅꯗꯤ ꯆꯠꯇ꯭ꯔꯦꯕ ꯍꯟꯗꯛ ꯃꯔꯛꯁꯤ ꯀꯌꯥ ꯏꯁꯄꯣꯔꯠ ꯀꯩꯀꯩ ꯀꯕꯥꯗꯤ ꯑꯗꯨꯗꯒꯤ ꯈꯔ ꯑꯗꯨꯝ ꯁꯥꯟꯅꯔꯤ ꯅꯪꯗꯤ ꯌꯥꯏꯌꯦ ꯑꯧ ꯀꯩꯅꯣꯗ ꯅꯨꯡꯗꯥꯡꯋꯥꯏꯔꯝꯒꯨꯝꯕ ꯑꯗꯨꯝ ꯆꯠꯁꯦ ꯑꯗꯨꯝ ꯍꯥꯏꯗꯤ ꯍꯛꯆꯥꯡꯁꯦ ꯑꯗꯨꯝ ꯂꯨꯝꯗꯅꯉꯥꯏ ꯀꯣ ꯂꯩꯌꯦ ꯁꯥꯟꯅꯔꯤꯖꯦ ꯑꯩꯁꯨ ꯅꯉꯣꯟꯗ ꯄꯥꯎ ꯐꯥꯎꯔꯛꯀꯦ ꯀꯃꯥꯏ ꯀꯃꯥꯏꯅ ꯇꯧꯕꯅꯣ ꯍꯪꯒꯦꯕ ꯍꯣꯏ ꯍꯪꯉꯛꯀꯦ ꯃꯣꯏꯗꯁꯨ ꯄꯥꯎ ꯍꯥꯏꯐꯦꯠ ꯍꯪꯉꯒ ꯃꯣꯏ

ꯌꯥꯏꯌꯦ ꯁꯟꯗꯦ ꯁꯟꯗꯦ ꯑꯗꯨꯝ ꯃꯔꯛꯇꯁꯨ ꯑꯗꯨꯝ ꯁꯪꯕ ꯂꯩꯔꯗꯤ ꯑꯗꯨꯝ ꯆꯠꯁꯦ ꯁꯨꯇꯤ ꯑꯣꯏꯕ ꯈꯣꯠꯄ ꯇꯥꯔꯗꯤ ꯆꯥꯛ ꯏꯁꯤꯡꯗꯤ ꯀꯃꯥꯏꯅ ꯀꯔꯤ ꯍꯧꯖꯤꯛꯀꯥꯟ ꯀꯔꯤ ꯀꯔꯤ ꯇꯧꯅꯤ ꯐꯤ ꯈꯔ ꯁꯥ ꯌꯦꯟꯖꯥꯡ ꯅꯥꯄꯤ ꯈꯔ ꯏꯁꯤꯡ ꯆꯥꯏ ꯃꯇꯝ ꯍꯧꯈꯤꯕ ꯉꯥꯏꯔꯤ ꯍꯥꯏꯗꯨꯅꯤ ꯍꯌꯦꯡ ꯊꯣꯛꯅꯔꯝꯗꯥꯏꯗ ꯑꯗꯨꯝ ꯄꯥꯎ ꯐꯥꯎꯅ ꯂꯣꯏꯔꯦ ꯀꯩꯀꯩ ꯇꯧ ꯍꯣꯏ ꯍꯣꯏ